ꯍꯧꯖꯤꯛꯀꯥꯟꯒꯤ ꯖꯨꯛꯁꯤꯗ ꯃꯤꯑꯣꯏꯕ ꯑꯃꯅ ꯄꯩꯁꯥꯒꯤꯗꯃꯛꯇ ꯈꯪꯕ ꯍꯥꯏꯕꯖꯤ ꯌꯥꯝꯅ ꯗꯀꯥ ꯑꯣꯏꯕ꯭ꯔꯥꯅ ꯈꯪꯏ ꯈꯜꯂꯤ ꯍꯥꯏꯕ ꯃꯇꯝꯗꯗꯤ ꯑꯉꯥꯡ ꯄꯤꯛꯏꯉꯥꯏꯗꯒꯤ ꯑꯩꯈꯣꯏ ꯄꯩꯁꯥꯁꯤꯅ ꯄꯣꯠ ꯆꯩ ꯀꯩ ꯀꯩ ꯂꯩꯕ ꯈꯣꯠꯄ ꯌꯥꯕ ꯌꯥꯗꯕ ꯍꯥꯏꯕꯗꯣ ꯑꯩꯈꯣꯏꯅ ꯈꯪꯂꯕꯅꯤꯅ ꯑꯩꯈꯣꯏꯒꯤ ꯁ꯭ꯀꯨꯜꯒꯤ ꯁꯦꯂꯦꯕꯁꯁꯤꯗ ꯁ꯭ꯀꯨꯜꯒꯤ ꯀꯔꯤꯀꯨꯂꯝꯁꯤꯗ ꯑꯩꯈꯣꯏꯒꯤ ꯄꯩꯁꯥꯒꯤ ꯃꯇꯥꯡꯗ ꯑꯩꯈꯣꯏꯒꯤ ꯐꯥꯏꯅꯦꯟꯁꯤꯌꯦꯜ ꯂꯤꯇ꯭ꯔꯦꯁꯤ ꯍꯥꯏꯕ ꯄꯣꯠ ꯑꯁꯤ ꯑꯩ ꯇꯥꯛꯍꯟꯅꯤꯡꯏ ꯁꯤꯒꯤꯁꯦ ꯇꯥꯛꯍꯜꯂꯒꯗꯤ ꯈꯣꯠꯍꯜꯂꯒꯗꯤ ꯑꯩꯈꯣꯏꯒꯤ ꯁꯥꯇ꯭ꯔꯈꯩꯗꯨꯗ ꯀꯔꯤ ꯀꯔꯤ ꯀꯥꯟꯅꯕ ꯄꯤꯔꯛꯀꯅꯤ ꯍꯥꯏꯕ ꯃꯇꯝꯗꯗꯤ ꯃꯣꯏꯅ ꯑꯩꯈꯣꯏ ꯄꯣꯠ ꯑꯃ ꯑꯩꯈꯣꯏ ꯄꯣꯠ ꯑꯃ ꯂꯩ ꯂꯩꯒꯦꯅ ꯈꯜꯂꯒꯗꯤ ꯑꯣꯔ ꯄꯣꯠ ꯑꯃ ꯑꯩꯈꯣꯏꯁꯦ ꯑꯦꯀꯥꯎꯟ ꯑꯃ ꯍꯥꯡꯒꯦꯅ ꯈꯜꯂ ꯈꯜꯂꯒꯗꯤ ꯀꯔꯝꯕ ꯑꯦꯀꯥꯎꯟꯅ ꯈ꯭ꯋꯥꯏꯗꯩ ꯐꯗꯣꯏꯅꯣ ꯅꯠꯇ꯭ꯔꯒ ꯀꯔꯝꯕ ꯋꯦ ꯑꯣꯐ ꯄꯦꯃꯦꯟꯁꯤꯅ ꯈ꯭ꯋꯥꯏꯗꯒꯤ ꯐꯗꯣꯏꯅꯣ ꯈꯣꯠꯇꯣꯏꯅꯣ ꯍꯥꯏꯕꯗꯨ ꯃꯣꯏ ꯈꯪꯂꯛꯄ ꯌꯥꯏ ꯑꯗꯨꯇꯪꯁꯨ ꯅꯠꯇꯅ ꯀ꯭ꯔꯦꯗꯤꯠ ꯀꯥꯔꯠ ꯁꯤꯁꯇꯦꯝꯁꯦ ꯑꯩꯈꯣꯏ ꯍꯥꯟꯅꯒꯤ ꯋꯥꯈꯟꯗꯗꯤ ꯌꯥꯝꯅ ꯐꯠꯇꯕ ꯁ꯭ꯇꯤꯔ꯭ꯌꯣꯇꯥꯏꯞ ꯑꯃ ꯑꯣꯏꯅ ꯑꯣꯏ ꯑꯗꯨꯕꯨ ꯍꯧꯖꯤꯛ ꯍꯧꯖꯤꯛ ꯍꯧꯖꯤꯛ ꯃꯌꯥꯝꯅ ꯈꯪ ꯈꯪꯅꯔꯛꯄꯗꯩꯗꯤ ꯈꯤꯇꯅꯦ ꯑꯩꯈꯣꯏꯅ ꯄꯩꯁꯥꯕꯨ ꯐꯖꯟꯅ ꯊꯤꯔꯒ ꯊꯧꯍꯜꯂꯒꯗꯤ ꯁꯤꯒꯤꯁꯤ ꯌꯥꯝꯅ ꯀꯥꯟꯅꯕ ꯑꯣꯏ ꯍꯥꯏꯕ ꯃꯦꯊꯠ ꯑꯃ ꯃꯈꯜ ꯑꯃꯅꯦꯅ ꯈꯪꯅꯔꯛꯂꯦ ꯃꯌꯥꯝꯁꯦ ꯁꯣ ꯁꯤꯒꯨꯝꯕ ꯃꯌꯥꯝ ꯑꯝꯁꯦ ꯐꯥꯏꯅꯦꯟꯁꯤꯌꯦꯜ ꯏꯂꯤꯇ꯭ꯔꯦꯁꯤꯁꯤꯗ ꯑꯩꯈꯣꯏ ꯁ꯭ꯀꯨꯜꯁꯇꯒꯤ ꯍꯧꯅ ꯇꯥꯛꯄ ꯑꯣꯏꯔꯒꯗꯤ ꯌꯥꯝꯅ ꯐꯒꯗ꯭ꯔꯥꯅ ꯈꯜꯂꯦ ꯑꯩꯒꯤ ꯃꯣꯠꯇꯗꯤ